ꯑꯩꯅ ꯈ꯭ꯋꯥꯏꯗꯒꯤ ꯄꯨꯟꯁꯤꯗ ꯃꯥꯏ ꯄꯥꯛꯄ ꯍꯥꯏꯔꯒꯗꯤ ꯑꯩꯅ ꯀ꯭ꯂꯥꯁ ꯇꯦꯟ ꯀꯥꯕ ꯆꯍꯤ ꯑꯁꯤꯗ ꯑꯩꯅ ꯀ꯭ꯂꯥꯁ ꯇꯦꯟ ꯊꯥꯕ ꯃꯇꯝꯗ ꯑꯩꯒꯤ ꯃꯥꯔꯛ ꯑꯩꯅ ꯏꯁꯀꯣꯔ ꯇꯧꯒꯅꯤ ꯍꯥꯏꯕ ꯃꯥꯔꯛ ꯑꯁꯤ ꯑꯁꯤꯗꯒꯤ ꯍꯦꯟꯅ ꯐꯪꯂꯛꯄ ꯍꯥꯏꯕꯗꯤ ꯑꯩꯉꯣꯟꯗꯒꯤ ꯍꯦꯟꯅ ꯅꯣꯂꯦꯖ ꯂꯩꯈ꯭ꯔꯕ ꯑꯗꯨꯒꯨꯝꯕ ꯃꯤꯁꯤꯡ ꯑꯗꯨꯅ ꯑꯗꯨꯗꯒꯤ ꯑꯩꯅ ꯃꯥꯔꯛ ꯍꯦꯜꯂꯛꯈꯤꯕ ꯃꯁꯤ ꯑꯩꯒꯤ ꯈ꯭ꯋꯥꯏꯗꯒꯤ ꯃꯥꯏ ꯄꯥꯛꯄ ꯆꯥꯎꯊꯣꯛꯆꯅꯉꯥꯏꯅꯤ ꯑꯃꯗꯤ ꯑꯩꯅ ꯑꯅꯤꯁꯨꯕꯗꯅ ꯑꯩꯅ ꯒ꯭ꯔꯦꯖ꯭ꯋꯦꯠ ꯇꯝꯕ ꯑꯩꯅ ꯍꯥꯏꯗꯤ ꯇ꯭ꯋꯦꯜꯞ ꯂꯣꯏꯔꯒ ꯒ꯭ꯔꯦꯖ꯭ꯋꯦꯠ ꯇꯝꯒꯗꯕꯒꯤ ꯑꯦꯟꯇ꯭ꯔꯥꯟꯁ ꯑꯩꯅ ꯃꯅꯤꯄꯨꯔꯒꯤ ꯗꯤ ꯑꯦꯝ ꯀꯣꯂꯦꯖꯇ ꯌꯥꯝꯅ ꯇꯝꯖꯕ ꯄꯥꯝꯕ ꯑꯗꯣ ꯃꯁꯤꯗ ꯏꯟꯇ꯭ꯔꯥꯟꯁ ꯇꯦꯁ ꯑꯃꯗꯤ ꯗꯔꯀꯥꯔ ꯑꯣꯏꯕ ꯏꯟꯇ꯭ꯔꯥꯟꯁ ꯇꯦꯁꯁꯤꯗ ꯑꯩꯅ ꯈꯟꯖꯕꯗꯣ ꯃꯁꯤ ꯑꯁ ꯑꯩꯒꯤ ꯄꯤ ꯁꯤ ꯀꯥ ꯍꯦꯟꯅ ꯋꯥꯡꯗꯕꯅꯤꯅ ꯃꯁꯤꯗ ꯑꯩ ꯈꯜꯂꯛꯑꯣꯏꯗ꯭ꯔꯥ ꯍꯥꯏꯕꯒꯤ ꯋꯥꯈꯜꯂꯣꯟ ꯑꯩꯉꯣꯟꯗ ꯂꯩꯕ ꯃꯁꯤꯗ ꯐꯤꯞꯇꯤ ꯐꯥꯏꯚ ꯄꯤ ꯁꯤꯒꯨꯝꯕꯇ ꯆꯠꯄ ꯁꯤꯗ ꯑꯩꯅ ꯏꯟꯇ꯭ꯔꯥꯟꯁꯁꯤ ꯊꯥꯔꯒ ꯌꯦꯡꯖꯕ ꯃꯇꯝꯗ ꯃꯁꯤ ꯄꯤ ꯁꯤ ꯄꯤ ꯁꯤꯗ ꯕꯦꯖ ꯇꯧꯗꯦ ꯃꯥꯗꯤ ꯃꯥꯒꯤ ꯑꯀꯛꯅꯕ ꯃꯥꯔꯛ ꯕꯦꯁꯤꯁ ꯑꯃ ꯄꯤ ꯐꯤꯞꯇꯤ ꯐꯥꯏꯚ ꯐꯤꯞꯇꯤ ꯌꯧꯈ꯭ꯔꯒꯗꯤ ꯏꯟꯇ꯭ꯔꯥꯟꯁ ꯇꯦꯁ ꯇꯧꯕ ꯌꯥꯔꯦ ꯃꯁꯤꯗꯤ ꯏꯟꯇ꯭ꯔꯥꯟꯁꯀꯤ ꯃꯇꯨꯡꯏꯟꯅ ꯃꯥ ꯃꯥꯅ ꯏꯔꯝꯕꯗꯨꯒꯤ ꯏꯟꯇ꯭ꯔꯥꯟꯁ ꯈꯨꯝꯂꯝꯕꯗꯨꯒꯤ ꯃꯇꯨꯡꯏꯟꯅ ꯃꯥꯅ ꯏꯟꯇ꯭ꯔꯥꯟꯁ ꯇꯦꯁꯇꯨ ꯃꯥꯏ ꯄꯥꯛꯀꯗꯧꯔꯤꯕꯅꯦꯕ ꯑꯗꯣ ꯃꯁꯤꯗ ꯑꯩꯉꯣꯟꯗꯒꯤ ꯍꯦꯟꯅ ꯑꯦꯛꯁꯄꯔꯤꯌꯦꯟꯁ ꯂꯩꯔꯕ ꯃꯌꯥꯝ ꯑꯃ ꯂꯥꯏꯔꯤꯛ ꯍꯩꯔꯕ ꯀꯌꯥ ꯃꯔꯨꯝ ꯃꯁꯤꯒꯤ ꯇꯦꯁ ꯏꯟꯇ꯭ꯔꯥꯟꯁ ꯇꯦꯁ ꯑꯁꯤ ꯌꯥꯎꯌꯦꯕ ꯂꯥꯛꯈꯤꯑꯕ ꯑꯩꯒꯤ ꯏꯃꯥꯟꯅꯕ ꯏꯃꯥꯟꯅꯕꯤ ꯀꯌꯥ ꯑꯗꯨꯕꯨ ꯏꯟꯇ꯭ꯔꯥꯟꯁ ꯇꯦꯁ ꯑꯁꯤꯗ ꯃꯥꯏ ꯄꯥꯛꯇꯕ ꯀꯌꯥꯃꯔꯨꯝ ꯑꯣꯏꯈꯤꯑꯕ ꯑꯗꯨꯕꯨ ꯑꯩꯗꯤ ꯃꯁꯤꯗ ꯃꯥꯏ ꯄꯥꯛꯂꯛꯈꯤꯕ ꯄꯥꯛꯄꯇ ꯅꯠꯇꯅ ꯃꯁꯤꯗ ꯃꯥꯔꯛ ꯀꯔꯤ ꯃꯥꯔꯛ ꯁꯨꯗꯕꯗꯩ ꯍꯥꯏꯕꯗꯤ ꯃꯁꯤꯗ ꯄꯣꯖꯤꯁꯟ ꯍꯥꯏꯕꯗꯤ ꯐꯥꯁ ꯁꯦꯀꯦꯟ ꯊꯥꯔꯗ ꯔꯦꯡꯛ ꯇꯦꯟ ꯐꯥꯎꯒꯤ ꯔꯦꯡꯛ ꯆꯟꯕ ꯃꯤꯁꯤꯡ ꯑꯗꯨꯗꯤ ꯉꯁꯥꯏꯒꯤ ꯏꯟꯇ꯭ꯔꯥꯟꯁ ꯇꯦꯁꯇ ꯇꯦꯟ ꯐꯥꯎꯒꯤ ꯔꯦꯡꯛ ꯆꯟꯕ ꯇꯥꯔꯒꯗꯤ ꯃꯁꯤꯒꯤ ꯃꯥꯒꯤ ꯁꯕꯖꯦꯛ ꯀꯝꯕꯤꯅꯦꯁꯟ ꯑꯄꯥꯝꯕꯅꯆꯤꯡꯕ ꯐꯪꯕꯒꯤ ꯑꯗꯨꯒꯨꯝꯕ ꯑꯣꯄꯣꯔꯆꯨꯅꯤꯇꯤ ꯂꯩꯌꯦꯕ ꯀꯩꯒꯨꯝꯕ ꯃꯥꯅ ꯇꯦꯟ ꯐꯥꯎꯒꯤ ꯍꯥꯏꯗꯤ ꯔꯦꯡꯛ ꯇꯦꯟ ꯐꯥꯎꯒꯤ ꯃꯅꯨꯡꯗ ꯆꯟꯗꯕ ꯇꯥꯔꯒꯗꯤ ꯃꯁꯤꯗ ꯃꯥꯒꯤ ꯁꯕꯖꯦꯛ ꯀꯝꯕꯤꯅꯦꯁꯟ ꯑꯣꯄꯣꯔꯆꯨꯅꯤꯇꯤ ꯄꯤꯗꯕ ꯑꯁꯤꯅꯆꯤꯡꯕꯁꯤꯡ ꯑꯁꯤ ꯂꯩ ꯑꯗꯣ ꯑꯩꯗꯤ ꯇꯦꯟ ꯐꯥꯎꯒꯤ ꯃꯅꯨꯡ ꯆꯜꯂꯛꯈꯤꯕꯅ ꯃꯔꯝ ꯑꯣꯏꯔꯒ ꯑꯩꯒꯤ ꯁꯕꯖꯦꯛ ꯀꯝꯕꯤꯅꯦꯁꯟꯅꯆꯤꯡꯕ ꯑꯄꯥꯝꯕ ꯐꯪꯕ ꯉꯝꯈꯤꯕ ꯃꯁꯤꯗꯒꯤ ꯍꯦꯟꯅ ꯑꯩꯅ ꯆꯥꯎꯊꯣꯛꯆꯕ ꯑꯩ ꯄꯨꯟꯁꯤꯗ ꯑꯅꯤꯁꯨꯕ ꯑꯍꯥꯟꯕ ꯑꯣꯏꯅ ꯑꯩ ꯃꯁꯤꯅ ꯂꯧꯖꯩ ꯈ꯭ꯋꯥꯏꯗꯒꯤ ꯍꯦꯟꯅ ꯃꯁꯤ ꯅꯨꯡꯉꯥꯏꯖꯈꯤ ꯑꯃꯗꯤ ꯃꯈꯥ ꯇꯥꯅ ꯑꯩ ꯇꯝꯃꯛꯇꯅ ꯃꯈꯥ ꯇꯥꯅ ꯑꯁꯨꯃꯥꯏꯅ ꯃꯥꯏ ꯄꯥꯛꯄ ꯑꯣꯏꯈꯤꯕ ꯑꯁꯤꯒꯤ ꯑꯩ ꯅꯨꯡꯉꯥꯏꯖꯕꯁꯦ ꯑꯩꯒꯤ ꯊꯃꯣꯏꯗ ꯂꯩꯖꯩ ꯑꯃꯗꯤ ꯑꯇꯣꯞꯄ ꯑꯇꯣꯞꯄ ꯅꯨꯡꯉꯥꯏꯕ ꯍꯥꯏꯔꯒꯅ ꯑꯩꯒꯤ ꯄꯨꯟꯁꯤꯗ ꯈ꯭ꯋꯥꯏꯗꯒꯤ ꯆꯥꯎꯕ ꯃꯥꯏ ꯄꯥꯛꯄ ꯍꯥꯏꯔꯒꯅ ꯑꯩ ꯀꯔꯤꯒꯨꯝꯕ ꯍꯥꯏꯕꯗꯤ ꯏꯟꯇ꯭ꯔꯥꯟꯁ ꯇꯦꯁꯇ ꯑꯩꯅ ꯃꯀꯣꯛ ꯊꯪꯕ ꯌꯥꯎꯔꯛꯈꯤꯕ ꯀꯔꯤꯁꯨ ꯍꯥꯏꯕꯗꯤ ꯃꯦꯔꯤꯠ ꯌꯥꯝꯅ ꯋꯥꯡꯖꯗ꯭ꯔꯒꯁꯨ ꯑꯩꯅ ꯍꯣꯠꯅꯖꯃꯟ ꯍꯣꯠꯅꯕ ꯂꯦꯕꯔꯗꯨꯒꯤ ꯃꯇꯨꯡꯏꯟꯅ ꯃꯗꯨꯗ ꯈꯜꯂꯛꯈꯤꯕ ꯑꯗꯨꯒꯨꯝꯕ ꯇꯦꯁ ꯀꯌꯥ ꯃꯔꯨꯝꯁꯨ ꯂꯩꯔꯤ ꯑꯁꯤꯒꯨꯝꯕꯁꯤꯡ ꯑꯁꯤꯗ ꯃꯥꯏ ꯄꯥꯛꯂꯛꯄ ꯑꯩ ꯌꯥꯎꯖꯩ ꯃꯁꯤꯅꯤ ꯑꯩꯒꯤ ꯈ꯭ꯋꯥꯏꯗꯒꯤ ꯅꯨꯡꯉꯥꯏꯖꯕ ꯑꯩꯒꯤ ꯄꯨꯟꯁꯤꯗ ꯈ꯭ꯋꯥꯏꯗꯒꯤ ꯅꯨꯡꯉꯥꯏꯖꯕ ꯊꯧꯗꯣꯛꯁꯤꯡ